ꯑꯩꯅ ꯑꯩꯒꯤ ꯂꯩꯕꯥꯛꯇꯣ ꯁꯤꯖꯤꯟꯅꯅꯤꯡꯉꯥꯏ ꯂꯩꯕꯥꯛꯇꯣ ꯐꯅꯉꯥꯏꯒꯤ ꯍꯦꯟꯅ ꯐꯅꯉꯥꯏꯒꯤꯗꯃꯛꯇ ꯑꯩꯈꯣꯏꯒꯤ ꯐꯔꯇꯥꯏꯜ ꯑꯣꯏꯕ ꯂꯩꯕꯥꯛꯇꯣ ꯁꯤꯖꯟꯅꯩ ꯑꯩꯅ ꯑꯩꯈꯣꯏꯒꯤ ꯀꯤꯠꯆꯟꯒꯤ ꯑꯣꯏꯅ ꯐꯠꯇꯕ ꯀꯩꯗꯧꯕ ꯍꯨꯟꯗꯣꯛꯐꯝ ꯑꯃ ꯑꯩꯅ ꯁꯦꯝꯃꯦ ꯑꯗꯨꯗꯨꯒ ꯑꯩꯅ ꯂꯩꯕꯥꯛꯇꯣ ꯂꯩꯕꯥꯛ ꯁꯥꯏ ꯑꯩꯈꯣꯏꯒꯤ ꯍꯥꯔ ꯌꯥꯎꯕ ꯅꯦꯆꯔꯦꯜꯒꯤ ꯑꯣꯏꯕ ꯄꯣꯠ ꯍꯥꯔꯗꯣ ꯑꯩꯅ ꯁꯦꯝꯃꯒ ꯄꯣꯠ ꯄꯣꯠꯁꯤꯡꯗ ꯑꯩꯅ ꯆꯥꯏ